ꯑꯥꯎ ꯍꯥꯎ ꯇꯥꯏꯌꯦ ꯇꯥꯏꯌꯦ ꯇꯥꯏꯌꯦ ꯍꯥꯏꯔꯛꯑꯣ ꯅꯪ ꯌꯥꯝ ꯁꯦꯡꯅ ꯇꯥꯏ ꯀꯩ ꯍꯥꯏꯒꯦ ꯑꯥꯎ ꯇꯥꯏꯌꯦ ꯑꯩꯈꯣꯏꯁꯨ ꯑꯗꯨꯏ ꯋꯥꯔꯤꯗꯣ ꯍꯧꯖꯤꯛꯇ ꯁꯥꯟꯅꯔꯝꯕꯗ ꯉꯥꯏꯔꯤꯕꯅꯤ ꯆꯠꯅꯤꯡꯉꯤꯔꯣ ꯅꯪ ꯐꯣꯟ ꯇꯧꯔꯛꯏꯁꯤꯕꯣ ꯀꯅꯥ ꯀꯅꯥ ꯆꯠꯇꯣꯏꯕ ꯏꯕꯥꯟꯅꯤ ꯈꯛꯇ ꯆꯠꯇꯣꯏꯔꯣ ꯃꯐꯝꯗꯨꯕꯨ ꯅꯨꯡꯉꯥꯏꯕ꯭ꯔꯣ ꯎꯝ ꯑꯩꯈꯣꯏꯒꯤꯁꯨ ꯏꯆꯦꯒꯤ ꯑꯉꯥꯡꯁꯤꯡꯗ ꯌꯥꯝ ꯍꯥꯏꯕꯅꯦ ꯄꯨꯕꯤꯌꯨ ꯄꯨꯕꯤꯌꯨꯅ ꯑꯩꯅ ꯊꯧꯋꯥ ꯁꯥꯕꯤꯔꯥꯝꯗꯕ ꯍꯥꯏꯗꯤ ꯑꯩ ꯍꯟꯗꯛꯇꯤ ꯊꯕꯛ ꯈꯔ ꯆꯤꯜꯂꯦꯕꯀꯣ ꯃꯊꯪ ꯍꯥꯞꯇꯒꯨꯝꯕꯗꯗꯤ ꯁꯪꯒꯅꯦꯕꯀꯣ ꯑꯗꯨꯅ ꯃꯊꯪ ꯍꯄꯇꯒꯨꯝꯕꯗ ꯄꯨꯕꯤꯁꯤꯔꯅ ꯈꯜꯂꯒ ꯂꯩꯔꯝꯃꯤꯅꯦ ꯑꯩꯁꯨ

ꯅꯪꯒꯤꯗꯤ ꯑꯉꯥꯡ ꯀꯌꯥ ꯑꯣꯏꯗꯣꯏꯅꯣ ꯑꯩꯈꯣꯏꯒꯤꯗꯤ ꯁ꯭ꯋꯥꯏꯗ ꯑꯩꯈꯣꯏꯒꯤꯗꯤ ꯑꯗꯨꯝ ꯑꯅꯤ ꯑꯍꯨꯝ ꯃꯔꯤꯗꯤ ꯑꯗꯨꯝ ꯁꯨꯔꯛꯀꯅꯤ ꯅꯣꯏꯒꯤꯗꯤ ꯀꯌꯥ ꯁꯨꯕ ꯏꯆꯦ ꯃꯆꯥ ꯑꯅꯤ ꯂꯩꯔꯦꯗꯅꯀꯣ ꯑꯗꯨꯗꯒꯤꯗꯤ ꯑꯩꯈꯣꯏ ꯊꯪꯅꯕ ꯏꯆꯦ ꯌꯥꯏꯒꯤ ꯃꯆꯥ ꯅꯨꯄꯤ ꯑꯗꯨꯗꯒꯤꯗꯤ ꯑꯂꯤꯟ ꯑꯅ ꯑꯃ ꯂꯩꯕꯗꯨ ꯈꯪꯕ꯭ꯔꯥ ꯍꯣꯏ ꯑꯩꯈꯣꯏ ꯂꯩꯃꯤꯟꯅꯕꯗꯣ ꯑꯥ ꯃꯥꯁꯨ ꯄꯨꯕꯨꯤꯗꯕ ꯌꯥꯔꯣꯏꯌꯦ ꯑꯗꯣ ꯅꯪꯒꯤ ꯑꯥꯎ ꯃꯤ ꯌꯥꯝ ꯆꯜꯂꯣꯏꯗꯅ ꯑꯩꯒꯤꯗꯁꯨ ꯆꯜꯂꯣꯏ ꯑꯩꯈꯣꯏ ꯂꯣꯏ ꯄꯨꯜꯂꯗꯤ ꯅꯪꯒꯤꯗꯁꯨ ꯃꯔꯤ ꯃꯪꯉꯥꯗꯤ ꯑꯗꯨꯝ ꯁꯨꯔꯛꯑꯅꯤ ꯑꯩꯒꯤꯗꯁꯨ ꯃꯔꯤ ꯃꯪꯉꯥ ꯇꯔꯥꯗꯤ ꯒꯥꯔꯤ ꯑꯃꯗ ꯆꯠꯃꯤꯟꯅꯕ ꯌꯥꯔꯣꯏ ꯑꯗꯨꯅ ꯀꯔꯝ ꯇꯧꯕ

ꯍꯣꯏ ꯍꯣꯏ ꯍꯣꯏ ꯐꯔꯦ ꯐꯔꯦ ꯊꯝꯃꯣ ꯊꯝꯃꯣ